ꯃꯇꯝꯁꯤꯗ ꯏꯁꯤꯡ ꯅꯣꯡ ꯍꯥꯏꯕꯗꯣ ꯂꯧꯕꯨꯛꯇ ꯏꯁꯤꯡ ꯂꯩꯔꯗꯤ ꯃꯇꯝ ꯆꯥꯅ

ꯏꯁꯤꯡ ꯐꯪꯐꯝ ꯍꯥꯏꯕꯁꯤ ꯅꯣꯡꯅ ꯃꯇꯝꯅ ꯆꯨꯔꯛꯄ ꯃꯇꯝꯗ ꯏꯁꯤꯡꯁꯦ ꯐꯪꯒꯗꯕꯅꯤ ꯅꯣꯡ ꯃꯇꯝ ꯆꯥꯅ ꯆꯨꯔꯛꯇ꯭ꯔꯗꯤ ꯏꯁꯤꯡꯁꯦ ꯐꯪꯕ ꯉꯝꯗꯦ ꯑꯗꯨꯅ ꯍꯧꯖꯤꯛ ꯐꯥꯎꯕꯒꯤꯗꯤ ꯂꯦꯞꯇꯅ ꯏꯁꯤꯡ ꯐꯪꯍꯟꯅꯕꯒꯤ ꯗꯃꯛꯇꯗꯤ ꯊꯧꯔꯥꯡ ꯑꯗꯨꯕꯨꯗꯤ ꯂꯩꯇ꯭ꯔꯤ ꯀꯔꯝ ꯀꯥꯟꯗ ꯂꯩꯔꯛꯀꯗꯕꯅꯣ ꯈꯪꯗꯦ ꯀꯅꯥꯅ ꯁꯦꯝꯕꯤꯒꯗꯕ꯭ꯔ ꯒꯣꯚꯔꯃꯦꯟꯅ ꯁꯦꯝꯒꯗꯕ꯭ꯔꯥ ꯅꯠꯇ꯭ꯔꯒ ꯂꯧ ꯎꯕ ꯃꯌꯥꯝꯅ ꯁꯦꯝꯒꯗꯕ꯭ꯔꯥ ꯑꯁꯤꯃꯛꯇꯤ ꯍꯧꯖꯤꯛ ꯍꯧꯖꯤꯛ ꯐꯥꯎꯕꯗꯤ ꯂꯦꯞꯇꯅ ꯏꯁꯤꯡ ꯐꯪꯅꯕꯒꯤꯗꯤ ꯂꯩꯇ꯭ꯔꯤ